ꯍꯣꯏ ꯑꯩꯒꯤ ꯄ꯭ꯔꯗꯛꯀꯤ ꯃꯔꯝꯗ ꯍꯥꯏꯇꯥꯔꯦ ꯒꯦꯁꯁꯦ ꯒꯦꯁꯁꯦ ꯌꯥꯝ ꯊꯣꯡꯕ ꯏꯖꯤ ꯑꯣꯏꯕ ꯍꯥꯏꯕꯇꯥꯔꯦ ꯑꯩꯈꯣꯏ ꯒꯤꯌꯥꯁꯁꯤꯅ ꯎꯝ ꯊꯣꯡ ꯒꯤꯌꯥꯁꯁꯤ ꯊꯣꯡꯉꯗꯤ ꯑꯩꯈꯣꯏ ꯏꯂꯦꯛꯇ꯭ꯔꯤꯛꯀꯤ ꯃꯩ ꯀꯔꯤ ꯀꯔꯤ ꯑꯝꯕꯨꯛ ꯆꯪꯅꯔꯔꯣꯏ ꯑꯗꯨꯗꯒꯤ ꯑꯩꯈꯣꯏ ꯁꯤꯡꯅ ꯊꯣꯡꯕꯒꯤ ꯀꯥꯂꯤ ꯀꯔꯤ ꯀꯔꯤ ꯑꯝꯕꯨꯛ ꯂꯩꯔꯔꯣꯏ ꯑꯗꯨꯒ ꯒꯤꯌꯥꯁꯁꯤ ꯊꯣꯡꯕꯁꯤꯗꯤ ꯌꯥꯝ ꯏꯖꯤ ꯑꯣꯏꯔꯦ ꯍꯧꯖꯤꯛꯀꯥꯟꯗꯤ ꯁꯤꯂꯤꯟꯗꯔꯗ ꯍꯥꯞꯄꯒ ꯂꯣꯏꯅ ꯇꯧꯅꯔꯕꯃꯤꯅꯀꯣ ꯀꯨꯀꯤꯡ ꯒꯤꯌꯥꯁꯁꯤꯗꯤ ꯌꯥꯝ ꯅꯨꯉꯥꯏꯔꯦ ꯍꯥꯏꯇꯥꯔꯦ ꯑꯗꯨꯒ ꯀꯣꯟ ꯂꯤꯛꯇꯁꯨ ꯑꯃꯨꯕ ꯀꯥꯂꯤ ꯅꯍꯥꯟꯋꯥꯏꯒꯤ ꯑꯃꯨꯕ ꯃꯌꯥꯝ ꯃꯌꯥꯝ ꯃꯨꯁꯤꯟꯂꯥ ꯂꯩꯕꯗꯨꯁꯨ ꯌꯥꯝ ꯃꯨꯁꯤꯜꯂꯔꯣꯏ ꯑꯗꯨꯗꯗꯤ ꯒꯤꯌꯥꯁꯇꯗꯤ ꯑꯗꯨꯒꯨꯝꯕꯗꯣ ꯑꯝꯕꯥꯎ ꯂꯩꯔꯔꯣꯏ ꯍꯏꯇꯥꯔꯦ ꯑꯗꯨꯒꯤꯗꯨꯒ ꯑꯩꯈꯣꯏ ꯃꯩ ꯍꯧꯒꯠꯄꯒꯤ ꯑꯋꯥꯕ ꯑꯗꯨꯗꯒꯤ ꯑꯗꯨꯒꯨꯝꯕ ꯃꯌꯥꯝꯗꯣ ꯀꯔꯤꯁꯨ ꯂꯩꯔꯔꯣꯏ ꯒꯤꯌꯥꯁꯇ ꯊꯥꯒꯠꯂꯗꯤ ꯌꯥꯝ ꯊꯨꯅ ꯏꯁꯤꯡꯁꯨ ꯀꯩꯁꯨ ꯌꯥꯝ ꯊꯨꯅ ꯁꯥꯔꯅꯤ ꯍꯤꯠꯇꯨ ꯑꯗꯨꯒ ꯒꯤꯌꯥꯁ ꯁꯤꯖꯤꯟꯅꯕꯁꯤꯅ ꯑꯩꯈꯣꯏꯗ ꯌꯥꯝ ꯏꯖꯤ ꯑꯣꯏꯕ ꯍꯥꯏꯕꯇꯥꯔꯦ ꯅꯣꯡꯃ ꯅꯣꯡꯃꯒꯤ ꯇꯧꯔꯛꯏꯕ ꯊꯣꯡꯕ ꯊꯛꯄꯕꯨ ꯑꯣꯏꯔꯣ ꯇꯧꯔꯤꯕ ꯃꯌꯥꯝ ꯁꯤꯖꯤꯅꯔꯛꯄ ꯃꯌꯥꯝꯁꯤꯗ ꯌꯥꯝ ꯑꯩꯈꯣꯏꯗ ꯌꯥꯝ ꯅꯨꯉꯥꯏꯕ ꯏꯖꯤ ꯑꯣꯏꯕ ꯑꯃ ꯑꯣꯏꯍꯜꯂꯤ ꯒꯤꯌꯥꯁꯁꯤꯅ